ꯂꯥꯏꯅꯤꯡꯅ ꯑꯩꯈꯣꯏꯗ ꯍꯛꯁꯦꯜꯒꯤ ꯃꯔꯝꯗ ꯌꯥꯝꯅ ꯇꯝꯕꯤ ꯑꯩꯈꯣꯏꯒꯤ ꯍꯛꯆꯥꯡꯗ ꯄꯤꯁ ꯑꯣꯏꯅꯕ ꯍꯥꯏꯔ ꯍꯥꯏ ꯇꯥꯔꯒꯗꯤ ꯑꯩꯈꯣꯏ ꯅꯃꯥꯖ ꯁꯣꯟꯕ ꯀꯥꯟꯗ ꯑꯇꯣꯞꯄꯒꯤ ꯋꯥꯈꯜ ꯑꯃ ꯐꯥꯎ ꯆꯪꯗꯦ ꯑꯩꯈꯣꯏꯗ ꯑꯩꯈꯣꯏꯗ ꯅꯃꯥꯖ ꯈꯛꯇꯗ ꯋꯥꯈꯜꯗꯨ ꯆꯪꯁꯤꯟꯈꯤ ꯑꯗꯨꯅ ꯑꯩꯈꯣꯏꯗ ꯅꯃꯥꯖ ꯁꯣꯟꯕ ꯀꯥꯟꯗ ꯑꯩꯈꯣꯏꯗ ꯋꯥꯈꯜꯁꯦ ꯑꯇꯣꯞꯄ ꯑꯩꯈꯣꯏꯒꯤ ꯆꯥꯅ ꯊꯛꯅꯕꯒꯤ ꯑꯣꯏꯔꯦ ꯑꯗꯨꯝꯕꯒꯤ ꯄꯩꯁꯥ ꯅꯨꯡꯁꯥꯒꯤ ꯃꯊꯥ ꯁꯥꯕ ꯑꯗꯨꯝꯕ ꯂꯩꯕꯗꯨ ꯉꯥꯏꯍꯥꯛꯇꯪꯗꯨꯗ ꯀꯥꯎꯊꯣꯛꯍꯜꯂꯦꯕ ꯏꯁꯥꯁꯤ ꯑꯩꯈꯣꯏ ꯅꯣꯔꯃꯦꯜꯗ ꯄꯨꯍꯜꯂꯛꯑꯦ ꯑꯗꯨ ꯑꯗꯨ ꯑꯃꯁꯨ ꯂꯩꯔꯦ ꯑꯗꯨꯃꯥꯏꯅ ꯑꯩꯈꯣꯏꯗ ꯅꯨꯡꯉꯥꯏꯍꯜꯂꯦ ꯑꯗꯨꯗꯨꯒ ꯅꯃꯥ ꯁꯣꯟꯕꯁꯤꯅ ꯑꯩꯈꯣꯏꯗ ꯍꯛꯆꯥꯡ ꯁꯥꯖꯦꯟꯁꯨ ꯇꯧꯍꯜꯂꯦ ꯑꯗꯒꯤ ꯅꯣꯟꯊꯕ ꯑꯃꯨꯛ ꯍꯧꯒꯠꯄ ꯀꯨꯟꯕ ꯑꯩꯈꯣꯏ ꯌꯣꯒꯥꯒꯤ ꯇꯥꯏꯞꯇꯀꯣ ꯌꯣꯒꯥ ꯃꯛꯇꯤ ꯅꯠꯇꯦ ꯑꯗꯨ ꯑꯣꯏꯔꯒꯁꯨ ꯅꯃꯥ ꯁꯣꯟꯕꯁꯤꯅ ꯑꯩꯈꯣꯏꯗ ꯍꯛꯆꯥꯡ ꯁꯥꯖꯦꯟ ꯇꯧꯍꯜꯂꯦ ꯍꯛꯆꯥꯡꯗ ꯌꯥꯝꯅ ꯀꯥꯟꯅꯕ ꯄꯤ ꯑꯗꯨꯒ ꯑꯩꯈꯣꯏꯒꯤ ꯂꯥꯏꯅꯤꯡ ꯂꯥꯏꯁꯣꯟꯒꯤ ꯃꯇꯥꯡꯗ ꯑꯩꯈꯣꯏꯅ ꯍꯛꯆꯥꯡꯗ ꯁꯣꯛꯂꯛ ꯈꯣꯠꯂꯛꯄꯗ ꯑꯗꯨꯃꯥꯏꯅ ꯁꯤ ꯁꯣꯜꯂꯒꯗꯤ ꯐꯩ ꯑꯗꯨꯗꯒꯤ ꯑꯗꯨꯃꯥꯏꯅ ꯃꯟꯇ꯭ꯔꯥ ꯗꯣꯑꯀꯥ ꯍꯥꯏꯇꯥꯔꯦ ꯑꯩꯈꯣꯏ ꯏꯁꯂꯥꯝꯒꯤꯗ ꯍꯥꯏ ꯇꯥꯔꯗꯤ ꯑꯗꯨꯃꯥꯏꯅ ꯁꯣꯜꯂꯒ ꯁꯤ ꯁꯣꯜꯂꯒ ꯀꯥꯝꯃꯗꯤ ꯐꯩꯑꯅ ꯑꯗꯨꯃꯥꯏꯅ ꯑꯩꯈꯣꯏ ꯊꯥꯖꯅꯕꯤꯗ ꯂꯩ ꯑꯗꯣ ꯑꯗꯨꯃꯥꯏꯅ ꯑꯗꯨꯝ ꯆꯠꯀꯗꯧꯋꯦ ꯁꯤꯖꯤꯟꯅꯩ ꯑꯩꯈꯣꯏꯅꯁꯨ ꯑꯗꯨ ꯀꯥꯟꯅꯕꯁꯨ ꯑꯗꯨꯝ ꯑꯗꯨꯃꯥꯏꯅꯅ ꯂꯥꯏꯅꯤꯡ ꯂꯥꯏꯁꯣꯟꯒꯤ ꯃꯇꯥꯡꯗꯒꯤ ꯑꯗꯨꯝ ꯂꯧꯋꯤ ꯑꯩꯈꯣꯏ